ꯍꯂꯣ ꯍꯩꯃꯥ ꯊꯦꯝꯕꯤ ꯀꯃꯥꯏ ꯀꯃꯥꯏ ꯇꯧꯔꯤꯒꯦ ꯑꯁ ꯅꯣꯏ ꯑꯗ꯭ꯋꯥꯏꯗꯗꯤ ꯀꯩꯅꯣ ꯇꯧꯕ꯭ꯔꯥ ꯃꯩ ꯆꯥꯡ ꯅꯥꯏꯕ꯭ꯔꯥ ꯑꯩꯈꯣꯏ ꯁ꯭ꯋꯥꯏꯁꯤꯗꯤ ꯌꯥꯗ꯭ꯔꯦꯍꯦ ꯎꯝ ꯀꯃꯥꯏ ꯇꯧꯔꯤꯖꯥꯠꯅꯣ ꯁꯤꯕꯣ ꯒ꯭ꯌꯥꯟ ꯃꯦꯟ ꯇꯥꯗ꯭ꯔꯦꯅꯦ ꯇꯧꯔꯤꯁꯦ ꯈꯪꯗꯦ ꯄꯤ ꯑꯥꯔ ꯍꯦꯛ ꯊꯝꯖꯤꯟꯈꯤꯕ ꯅꯨꯃꯤꯠꯇꯨꯗꯒꯤ ꯅꯨꯡꯁꯤꯠꯀ ꯃꯄꯥ ꯆꯥꯅꯔꯤꯔꯥ ꯀꯩꯗꯧꯔꯤꯅꯣ ꯈꯪꯗꯦ ꯃꯩꯁꯤ ꯆꯥꯡ ꯁꯨꯡꯅꯥꯏ ꯅꯥꯏꯗꯦ ꯀꯃꯥꯏ ꯇꯧꯔꯤꯅꯣ ꯈꯪꯗꯦ

ꯎꯝ

ꯎꯝ ꯎꯝ

ꯅꯣꯡꯃꯗ ꯂꯨꯄꯥ ꯇꯔꯥꯅꯤꯊꯣꯏ ꯇꯔꯥꯍꯨꯝꯗꯣꯏꯒꯤ ꯃꯌꯥ ꯆꯠꯀꯅꯦꯕ ꯁꯝꯅ ꯍꯥꯏꯔꯕꯗ ꯈꯨꯗꯝ ꯑꯣꯏꯅ ꯍꯥꯏꯔꯒꯗꯤ ꯑꯩꯈꯣꯏ ꯏꯃꯨꯡꯒꯁꯦ ꯑꯩꯈꯣꯏꯗꯤ ꯌꯨꯝ ꯑꯍꯨꯝꯅꯤꯗꯅ ꯑꯗꯨꯗꯩ ꯋꯥꯁꯤꯡ ꯃꯦꯆꯤꯟ ꯐ꯭ꯔꯤꯖ ꯑꯗꯒꯤ ꯑꯗꯨꯝ ꯁꯤꯖꯤꯟꯅꯩꯗꯅ ꯂꯣꯏꯅꯃꯛ ꯏꯂꯦꯛꯇ꯭ꯔꯤꯛꯀꯤ ꯑꯣꯏꯕ ꯄꯣꯠ ꯆꯩꯁꯤꯡꯁꯦ ꯂꯣꯏ ꯁꯤꯖꯤꯟꯅꯔꯦꯗꯅ